ꯑꯩꯒꯤ ꯍꯩꯀꯣꯜꯗ ꯆꯝꯄꯔꯥ ꯑꯗꯨꯗꯒꯤ ꯅꯣꯕꯥꯞ ꯍꯩꯅꯧ ꯑꯗꯨꯒꯨꯝꯕ ꯍꯩꯔꯥ ꯈꯔ ꯑꯗꯨꯝ ꯊꯥꯖꯩ ꯑꯗꯨꯒ ꯂꯩꯁꯨ ꯈꯔ ꯊꯥꯏ ꯂꯩꯁꯦ ꯗꯥꯂꯤꯌꯥꯒꯨꯝꯕ ꯑꯗꯨꯗꯒꯤ ꯔꯣꯁ ꯑꯗꯨꯗꯒꯤ ꯀꯕꯣꯛꯂꯩꯒꯨꯝꯕ ꯆꯤꯅꯤꯆꯝꯄꯔꯥꯒꯨꯝꯕ ꯑꯗꯨꯝ ꯈꯔ ꯑꯗꯨꯝ ꯊꯥꯏ ꯑꯗꯨꯒ ꯆꯝꯄꯔꯥꯁꯦ ꯌꯥꯝ ꯄꯥꯜꯂꯦ ꯍꯩꯅꯧꯁꯨ ꯄꯥꯜꯂꯦ ꯑꯗꯨꯝ ꯑꯗꯣ ꯆꯝꯄꯔꯥꯅꯗꯤ ꯈꯔ ꯍꯦꯟꯅ ꯄꯥꯜꯂꯦ ꯑꯗꯣ ꯆꯝꯄꯔꯥꯗꯣ ꯆꯥꯎꯁꯨ ꯌꯥꯝꯅ ꯆꯥꯎꯑꯦ ꯑꯗꯨꯒ ꯆꯝꯄꯔꯥꯁꯦ ꯃꯨꯜꯂꯛꯄ ꯃꯇꯝꯗ ꯑꯗꯨꯝ ꯍꯦꯛꯑꯒ ꯂꯩꯀꯥꯏꯒꯤ ꯑꯉꯥꯡꯒꯨꯝꯕ ꯑꯗꯨꯗꯒꯤ ꯈꯪꯅ ꯆꯥꯟꯅꯕ ꯃꯔꯨꯞ ꯃꯄꯥꯡ ꯑꯗꯨꯝ ꯍꯦꯛꯑꯒ ꯑꯗꯨꯝ ꯄꯤꯖꯩ ꯑꯗꯨꯒ ꯑꯗꯨꯝ ꯃꯔꯛ ꯃꯔꯛꯇ ꯌꯣꯟꯕꯁꯨ ꯑꯗꯨꯝ ꯌꯥꯎꯏ ꯑꯗꯣ ꯆꯝꯄꯔꯥꯗꯣ ꯃꯍꯤ ꯌꯥꯝ ꯍꯣꯝꯃꯦ ꯌꯥꯝꯅꯁꯨ ꯆꯥꯎꯑꯦ ꯌꯥꯝ ꯐꯖꯩ ꯆꯝꯄꯔꯥꯗꯣ